ꯍꯜꯂꯣ ꯍꯣꯏ ꯅꯨꯡꯉꯥꯏꯔꯦ ꯅꯪꯁꯨ ꯅꯨꯡꯉꯥꯏꯔꯦꯅ ꯑꯁ ꯌꯥꯝ ꯅꯨꯡꯉꯥꯏꯅ ꯂꯩꯌꯦ ꯍꯦꯞꯄꯤ ꯁꯟꯗꯦ ꯑꯁ ꯅꯪꯁꯨ ꯀꯔꯝ ꯇꯧꯋꯦ ꯍꯥ ꯑꯣ ꯑꯥꯜꯂꯨꯒ ꯗꯥꯜ ꯅꯪꯗꯤ ꯑꯥ ꯍꯧꯖꯤꯛ ꯀꯥꯟꯗꯤ ꯑꯥꯜꯂꯨꯒ ꯗꯥꯜꯉꯥꯛꯇꯅꯤꯅꯦ ꯀꯣ ꯑꯦ ꯉꯁꯤꯗꯤ ꯀꯣꯏꯕ ꯆꯠꯁꯦꯅ ꯅꯪꯕꯨ ꯀꯧꯒꯦ ꯍꯥꯏꯅ ꯂꯩꯕ ꯅꯪꯅ ꯀꯣꯜ ꯇꯧꯔꯛꯄ ꯑꯗꯨ ꯆꯠꯁꯤꯔ

ꯑꯥ ꯉꯁꯤ ꯆꯠꯁꯦ ꯍꯥꯏꯅ ꯍꯥꯏꯅꯤꯡꯕ ꯉꯁꯤꯗꯤ ꯁꯦꯅꯥꯄꯥꯇꯤꯗ ꯊꯕꯛ ꯑꯃ ꯂꯩ ꯑꯗꯨꯒ ꯑꯗꯨꯗ ꯆꯠꯁꯦ ꯑꯁ ꯅꯨꯡꯁꯥꯅ ꯌꯥꯝ ꯁꯥꯕꯒꯤ ꯈꯪꯗꯦꯅꯦ ꯑꯩꯁꯨ ꯆꯠꯇ꯭ꯔꯗꯤ ꯌꯥꯗꯕ ꯑꯗꯨꯒꯤ ꯆꯠꯀꯦ ꯍꯥꯏꯔꯗꯤ ꯅꯪ ꯆꯠꯁꯦ ꯍꯥꯏꯕꯒꯤ ꯈꯔ ꯆꯠꯅꯤꯡꯗꯕ ꯂꯩꯅꯦ ꯑꯩꯁꯨ ꯍꯣꯏꯅꯦ ꯐꯦꯟꯁꯨ ꯍꯥꯞꯄ ꯌꯥꯗ꯭ꯔꯦ ꯑꯗꯨ ꯐꯦꯟꯒꯤ ꯅꯪꯒꯤꯁꯨ ꯌꯥꯝ ꯁꯥꯏꯌꯦꯅꯦ ꯑꯗꯨ ꯑꯦ ꯁꯤꯗꯨ ꯂꯧꯔꯒ ꯍꯥꯞꯁꯤꯔ

ꯑꯦ ꯍꯣꯏꯅꯦ ꯌꯥꯝ ꯁꯥꯔꯦꯅꯦ ꯂꯩꯕ ꯉꯝꯗ꯭ꯔꯦꯅꯦꯀꯣ ꯍꯣꯏꯅꯦ ꯑꯗꯨꯃꯥꯏꯅ ꯇꯧꯅꯤꯡꯕ ꯍꯧꯔꯦ ꯑꯩꯗꯤ ꯍꯣꯏꯅꯦ ꯁꯥꯕ ꯍꯧꯔꯗꯤ ꯍꯣꯏꯅꯦ ꯁꯥꯕ ꯍꯧꯔꯗꯤ ꯌꯥꯝ ꯁꯥꯕ ꯅꯣꯡ ꯆꯨꯕ ꯆꯨꯔꯗꯤ ꯌꯥꯝ ꯅꯣꯡ ꯆꯨꯕ ꯀꯔꯝ ꯇꯧꯁꯤꯔ ꯈꯪꯗ꯭ꯔꯦꯅꯦ ꯎꯝ ꯍꯣꯏꯅꯦ ꯑꯗꯨꯗꯤ ꯑꯗꯨꯗꯤ ꯅꯪ ꯉꯁꯤ ꯆꯠꯄ ꯌꯥꯔꯣꯏꯌꯦ ꯍꯧꯖꯤꯛ ꯆꯠꯁꯦ ꯍꯥꯏꯔꯗꯤ ꯈꯔ ꯅꯨꯡꯁꯥ ꯁꯥꯕꯒꯤ ꯋꯥꯕ

ꯑꯥ ꯀꯔꯤ ꯊꯕꯛ ꯇꯧꯕ꯭ꯔꯥ ꯅꯪ ꯑꯣ ꯑꯩꯁꯨ ꯐꯤꯁꯨ ꯁꯨꯗ꯭ꯔꯤ ꯀꯔꯤꯁꯨ ꯇꯧꯗ꯭ꯔꯤ ꯑꯩꯁꯦ ꯑꯗꯨꯝ ꯇꯨꯝꯐꯝꯗ ꯂꯩ ꯇꯨꯝꯂꯒ ꯂꯩꯕ ꯉꯁꯤꯗꯤ ꯀꯔꯤꯁꯨ ꯇꯧꯗ꯭ꯔꯤ ꯑꯩꯗꯤ

ꯍꯣꯏꯅꯦ ꯍꯣꯏꯅꯦ ꯌꯥꯗ꯭ꯔꯦ ꯁꯥꯕꯒꯤ ꯌꯥꯗ꯭ꯔꯦ ꯅꯥꯈꯤꯗ꯭ꯔꯦ ꯑꯩꯗꯤ ꯑꯥ ꯀꯔꯝ ꯇꯧꯁꯤꯔ ꯑꯗꯨꯗꯤ ꯉꯁꯤꯗꯤ ꯁꯣꯏꯗꯅ ꯆꯠꯀꯅꯤꯀꯣ ꯑꯥ ꯍꯣꯏ ꯍꯣꯏ ꯌꯥꯏ ꯇꯧꯔꯣ ꯍꯣꯏ ꯍꯣꯏ ꯇꯧꯔꯣ ꯇꯧꯕ ꯂꯣꯏꯔꯒ ꯀꯧꯔꯛꯎꯀꯣ ꯅꯪꯅ ꯀꯣ ꯑꯥ ꯍꯣꯏ ꯍꯣꯏ ꯑꯦ ꯑꯦ ꯑꯦ ꯑꯗꯨꯗꯤ ꯊꯝꯁꯤꯔ ꯑꯥ ꯍꯣꯏ ꯑꯦ ꯑꯩꯁꯨ ꯈꯔ ꯊꯕꯛ ꯈꯔ ꯇꯧꯒꯦꯅ ꯂꯩ ꯑꯗꯨ ꯑꯩꯒꯤ ꯂꯣꯏꯔꯒ ꯑꯩꯅ ꯅꯪꯕꯨ ꯀꯧꯒꯦꯀꯣ ꯍꯣꯏ ꯍꯣꯏ ꯍꯣꯏ ꯊꯝꯃꯣ ꯊꯝꯃꯣ ꯊꯝꯃꯣ